ꯑꯩꯈꯣꯏꯒꯤ ꯂꯝꯁꯤꯗ ꯇꯣꯉꯥꯟ ꯇꯣꯉꯥꯟꯕ ꯃꯈꯜꯒꯤ ꯑꯩꯈꯣꯏꯒꯤ ꯏꯁꯩ ꯃꯌꯥꯝ ꯑꯃ ꯂꯩꯈ꯭ꯔꯦ ꯑꯩꯈꯣꯏꯒꯤ ꯆꯠꯅꯕꯤ ꯐꯣꯛ ꯁꯣꯡ ꯍꯥꯏꯇꯥꯔꯦ ꯈꯔ ꯄꯜꯂꯕꯗ ꯑꯩꯈꯣꯏꯒꯤ ꯃꯣꯏꯔꯥꯡ ꯄꯔꯕ ꯃꯣꯏꯔꯥꯡ ꯄꯔꯕ ꯍꯥꯏꯁꯤꯗ ꯇꯧ ꯁꯛꯏꯕ ꯃꯑꯣꯡꯁꯦ ꯑꯩꯈꯣꯏꯒꯤ ꯈꯝꯕ ꯊꯣꯏꯕꯤꯒꯤ ꯃꯇꯥꯡ ꯑꯗꯒꯤ ꯃꯣꯏꯔꯥꯡꯁꯤꯗ ꯊꯥꯏꯅꯗꯒꯤ ꯆꯠꯅꯔꯛꯄ ꯊꯥꯏꯅꯗꯒꯤ ꯂꯩꯔꯝꯕ ꯃꯑꯣꯡ ꯃꯇꯧ ꯃꯌꯥꯝ ꯑꯃꯗꯣ ꯁꯤꯒꯤ ꯏꯁꯩꯁꯤꯗ ꯇꯥꯛꯑꯦ ꯃꯁꯛ ꯎꯠꯂꯤ ꯏꯁꯩꯁꯤꯅ ꯑꯗꯒꯤ ꯈꯣꯡꯖꯣꯝ ꯄꯔꯚ ꯈꯣꯡꯖꯣꯝ ꯂꯥꯟꯒꯤ ꯃꯇꯥꯡꯗ ꯑꯣꯏꯕ ꯈꯣꯡꯖꯣꯝꯗ ꯊꯣꯛꯈꯤꯕ ꯂꯥꯟ ꯑꯩꯈꯣꯏꯒꯤ ꯀꯨꯏꯔꯕꯒꯤ ꯍꯧꯈ꯭ꯔꯕꯒꯤ ꯃꯃꯥꯡꯗ ꯊꯣꯛꯈ꯭ꯔꯕ ꯂꯥꯟꯗꯨꯒꯤ ꯃꯇꯥꯡꯗ ꯁꯛꯄ ꯏꯁꯩꯅꯤ ꯃꯌꯥꯝ ꯂꯩꯈ꯭ꯔꯦ ꯃꯈꯜ ꯃꯈꯜ ꯈꯨꯅꯨꯡꯒꯤ ꯏꯁꯩ ꯈꯨꯕꯥꯛ ꯏꯁꯩ ꯌꯥꯝꯅ ꯑꯩꯈꯣꯏꯒꯤ ꯑꯣꯏꯕ ꯑꯩꯈꯣꯏꯒꯤ ꯃꯩꯇꯩꯒꯤ ꯑꯣꯏꯕ ꯏꯁꯩ ꯃꯌꯥꯝ ꯑꯃ ꯂꯩꯈ꯭ꯔꯦ